ꯍꯜꯂꯣ ꯍꯜꯂꯣ ꯁꯤꯕꯨ ꯑꯉꯥꯡꯒꯤ ꯖꯒꯣꯏ ꯗꯥꯟꯁꯀꯤ ꯀꯩꯅꯣꯗꯣ ꯏꯟꯁꯇꯤꯇ꯭ꯌꯨꯁꯟꯗꯨ ꯑꯣꯏꯕꯤꯔꯕꯣ ꯇꯝꯕ ꯌꯥꯕ ꯑꯧ ꯑꯩꯁꯦ ꯇꯧꯖꯔꯛꯂꯤꯁꯦ ꯑꯉꯥꯡ ꯑꯃꯒꯤ ꯄꯦꯔꯦꯟꯁ ꯁꯤꯡꯅꯦꯕꯀꯣ ꯑꯥ ꯑꯦꯠꯃꯤꯁꯟꯅ ꯀꯃꯥꯏꯅ ꯇꯧꯕꯅꯣ ꯄꯩꯁꯥ ꯀꯌꯥ ꯂꯧꯒꯦꯅ ꯍꯪꯒꯦ ꯇꯧꯔꯤꯅꯦ ꯀꯔꯝ ꯀꯥꯟꯗ ꯇꯧꯗꯣꯏꯅꯣꯅ

ꯃꯥꯟꯅꯦ ꯃꯥꯁꯦ ꯆꯍꯤ ꯇꯔꯥꯅꯤꯊꯣꯏꯃꯨꯛ ꯁꯨꯔꯦ ꯑꯗꯨꯗꯨꯗ ꯑꯩꯈꯣꯏꯒꯤ ꯃꯩꯇꯩꯒꯤ ꯀꯜꯆꯔꯒꯤ ꯑꯣꯏꯕ ꯖꯒꯣꯏꯁꯤ ꯑꯣꯏꯅ ꯇꯝꯖꯒꯦꯅ ꯍꯥꯏꯕ ꯑꯗꯨꯅ ꯊꯥ ꯀꯌꯥꯒꯤ ꯀꯣꯔꯁ ꯊꯥ ꯑꯍꯨꯝ ꯇꯔꯨꯛ ꯀꯨꯝꯕꯗꯨꯗꯅ ꯀꯌꯥ ꯀꯃꯥꯏꯅ ꯇꯧꯕꯅꯣꯅ ꯎꯝ ꯍꯣꯏ ꯑꯗꯨꯗꯤ ꯉꯁꯤꯗꯤ ꯈꯨꯌꯧꯅꯃꯜꯂꯦ ꯍꯌꯦꯡ ꯑꯣꯏꯅ ꯂꯥꯛꯆꯔꯒꯦ ꯑꯉꯥꯡꯗꯨꯁꯨ ꯄꯨꯔꯛꯂꯒ ꯑꯃꯨꯛ ꯀꯨꯞꯅ ꯋꯥꯔꯤꯗꯨ ꯇꯥꯟꯅꯔꯁꯦ ꯍꯣꯏ ꯍꯣꯏ ꯂꯥꯛꯆꯔꯒꯦ ꯁꯨꯡꯁꯣꯏ ꯁꯣꯏꯗꯅ ꯑꯗꯨꯗꯤ ꯂꯥꯛꯂꯝꯗꯥꯏꯗ ꯑꯃꯨꯛ ꯀꯣꯜ ꯇꯧꯖꯔꯛꯂꯒꯦꯀꯣ ꯎꯝ ꯑꯥ ꯑꯥ ꯊꯝꯃꯦ ꯊꯝꯃꯦ